ꯑꯩꯒꯤ ꯗ ꯅꯣꯠ ꯐꯤꯁ ꯍꯥꯏꯕ ꯖꯦꯀꯦꯠ ꯑꯃ ꯍꯟꯗꯛ ꯅꯤꯡꯊꯝ ꯊꯥꯗ ꯂꯩ ꯍꯥꯏꯔꯤꯕ ꯖꯦꯀꯦꯠ ꯑꯗꯨ ꯁꯤꯖꯤꯟꯅꯕꯗ ꯈꯔ ꯅꯨꯡꯉꯥꯏꯇꯦ ꯃꯔꯝꯗꯤ ꯃꯗꯨꯗ ꯑꯇꯣꯞ ꯑꯇꯣꯞꯄ ꯐꯤ ꯃꯐꯣꯜꯁꯤꯡ ꯌꯥꯝꯅ ꯄꯛꯁꯜꯂꯤ ꯂꯤꯠꯄ ꯃꯇꯝꯗ